ꯍꯦꯜꯂꯣ ꯀꯅꯥꯅꯣ ꯐꯣꯟ ꯇꯧꯔꯛꯏꯁꯦ ꯃꯥꯟꯅꯦ ꯃꯥꯟꯅꯦ ꯑꯩꯅꯦ ꯏꯁꯥꯅꯦ ꯀꯩ ꯍꯥꯏꯕꯤꯒꯗꯕ ꯍꯥꯏꯌꯣ ꯑꯗꯨ ꯃꯣꯔꯦꯁꯦ ꯍꯧꯖꯤꯛꯁꯦ ꯍꯣꯏ ꯅꯪꯅꯁꯨ ꯍꯦꯟꯅ ꯈꯪꯉꯝꯒꯅꯤ ꯑꯗꯣ ꯍꯧꯖꯤꯛ ꯏꯔꯥꯡꯁꯦ ꯂꯩꯕꯅꯤꯅ ꯑꯗꯨ ꯈꯤꯇꯪ ꯆꯠꯊꯣꯛꯄꯗ ꯈꯨꯗꯣꯡꯆꯥꯗꯕꯁꯨ ꯂꯩ ꯑꯗꯨ ꯆꯠꯁꯦ ꯍꯥꯏꯔꯒꯕꯨꯗꯤ ꯌꯥꯏ ꯑꯗꯨ ꯚꯥꯔꯥꯗꯤ ꯈꯔ ꯆꯥꯎꯔꯦ

ꯍꯣꯏꯕ ꯍꯣꯏ ꯇꯪꯉꯥꯏ ꯍꯣꯍꯣꯏ ꯇꯪꯉꯥꯏ ꯐꯥꯗꯅ ꯆꯠꯀꯦ ꯍꯥꯏꯔꯕꯨꯗꯤ ꯆꯠꯄ ꯌꯥꯅꯤ ꯑꯗꯨ ꯒꯔꯤꯗꯨ ꯀꯔꯝ ꯑꯩꯅ ꯊꯧꯖꯔꯤꯁꯤꯕꯨꯗꯤ ꯑꯩꯒꯤꯁꯦ ꯇꯦꯛꯁꯤꯅꯦꯕ ꯀꯩꯅꯦꯕ ꯑꯩꯈꯣꯏꯒꯤ ꯊꯥꯔꯅꯦꯕꯀꯣ ꯑꯗꯨ ꯀꯔꯤ ꯒꯥꯔꯤ ꯆꯠꯅꯤꯡꯉꯤꯅꯣ ꯑꯄꯥꯝꯕꯗꯣ ꯍꯥꯏꯕꯤꯔꯛꯑꯣ ꯑꯩꯈꯣꯏ ꯁ꯭ꯇꯣꯔꯗ ꯒꯥꯔꯤ ꯃꯥꯔꯁꯤꯗꯤꯁ ꯐꯪꯒꯅꯤ ꯚꯔꯅꯥ ꯐꯪꯒꯅꯤ ꯁ꯭ꯋꯤꯐ ꯐꯪꯒꯅꯤ ꯑꯗꯨ ꯒꯥꯔꯤꯗꯨꯒꯤ ꯃꯇꯨꯡ ꯏꯟꯅ ꯚꯥꯔꯥꯗꯤ ꯑꯗꯨꯝ ꯆꯥꯎꯏꯗ ꯑꯄꯥꯝꯕ ꯒꯥꯔꯤꯗꯨ ꯑꯗꯨꯝ ꯈꯟꯕꯤꯔꯣ ꯑꯗꯨꯒ ꯑꯗꯨꯝ ꯆꯠꯂꯁꯤ ꯑꯁ ꯋꯥꯔꯧꯕꯤꯕ ꯌꯥꯗꯦ ꯑꯗꯨꯃꯗꯤ ꯑꯩꯈꯣꯏꯒꯤ ꯐꯦꯁꯤꯂꯤꯇꯤꯁꯁꯦ ꯂꯩꯖꯥꯗ꯭ꯔꯦ ꯐꯣꯔꯆꯨꯅꯔꯗꯨ ꯂꯩꯔꯝꯃꯦ ꯑꯗꯨ ꯑꯩꯈꯣꯏꯒꯤ ꯈꯤꯇꯪ ꯀꯩꯗꯧꯕ ꯑꯃ ꯌꯥꯎꯗꯅ ꯈꯨꯗꯣꯡꯆꯥꯗꯕ ꯑꯃ ꯌꯥꯎꯗꯅ ꯑꯗꯨꯅ ꯃꯌꯥꯝꯗ ꯌꯣꯟꯊꯣꯛꯈ꯭ꯔꯦ ꯑꯗꯨꯗꯨꯅ ꯃꯔꯝ ꯑꯣꯏꯔꯒ ꯐꯪꯗ꯭ꯔꯦ ꯑꯗꯨꯃꯗꯤ ꯑꯗꯨ ꯑꯄꯥꯝꯕ ꯑꯇꯩ ꯂꯩꯔꯤꯁꯤꯡ ꯑꯩꯅ ꯍꯥꯏꯖꯔꯤꯕ ꯁ꯭ꯋꯤꯐꯀꯨꯝꯕ ꯚꯔꯅꯥꯒꯨꯝꯕ ꯊꯥꯔꯒꯨꯝꯕ ꯃꯔꯁꯤꯗꯤꯁꯒꯨꯝꯕ ꯁꯤꯗꯒꯤ ꯈꯟꯕꯤꯔꯣ ꯃꯃꯜꯁꯦ ꯊꯥꯔꯒꯤꯁꯤ ꯑꯩꯒꯤ ꯂꯨꯄꯥ ꯂꯤꯁꯤꯡ ꯇꯥꯔꯥꯅꯤꯊꯣꯏꯃꯨꯛꯇꯤ ꯂꯧꯒꯅꯤ ꯍꯥꯟꯅ ꯏꯔꯥꯡ ꯃꯃꯥꯡꯕꯨꯗꯤ ꯇꯥꯔꯥ ꯃꯨꯛ ꯂꯧꯕꯅꯦ ꯍꯧꯖꯤꯛꯇꯤ ꯈꯤꯇꯪ ꯈꯨꯗꯣꯡ ꯆꯥꯗꯕꯁꯨ ꯂꯩꯔꯦ ꯑꯗꯨꯒꯤ ꯇꯦꯛꯁꯁꯨ ꯌꯥꯝꯅ ꯆꯥꯎꯔꯕꯅꯤꯅ ꯑꯗꯨꯅ ꯂꯤꯁꯤꯡ ꯇꯥꯔꯥꯅꯤꯊꯣꯏꯃꯨꯛꯇꯤ ꯆꯪꯒꯅꯤ

ꯇꯥꯕ ꯍꯥꯏꯁꯤ ꯂꯨꯄꯥ ꯆꯃꯉꯥ ꯃꯨꯛꯇꯤ ꯍꯟꯕ ꯌꯥꯅꯤ ꯑꯗꯣ ꯑꯩ ꯀꯥ ꯍꯦꯟꯅ ꯇꯥꯕꯗꯤ ꯌꯥꯔꯔꯣꯏ ꯍꯥꯟꯅꯗꯒꯤ ꯍꯧꯖꯤꯛꯇꯤ ꯇꯦꯛꯁ ꯌꯥꯝꯅ ꯆꯥꯎꯔꯕꯅꯤꯅ ꯇꯥꯔꯥ ꯂꯧꯔꯝꯕꯗꯣ ꯍꯧꯖꯤꯛꯇꯤ ꯇꯔꯥꯅꯤꯊꯣꯏ ꯂꯧꯔꯦ ꯑꯗꯣ ꯌꯥꯔꯣꯏ ꯍꯥꯏꯔꯒꯅ ꯇꯔꯥꯃꯥꯊꯣꯏ ꯆꯃꯉꯥ ꯐꯥꯎꯕꯗꯤ ꯌꯥꯅꯤ ꯑꯗꯨꯗꯩꯗꯤ ꯌꯥꯕ ꯉꯝꯃꯔꯣꯏ ꯍꯧꯖꯤꯛ ꯁꯣꯝꯅ ꯂꯩꯔꯤꯗꯨ ꯀꯔꯥꯏꯗꯅꯣ ꯑꯩꯕꯨꯗꯤ ꯍꯧꯖꯤꯛ ꯏꯁꯇꯣꯔꯗ ꯂꯩꯔꯤꯌꯦ ꯊꯕꯛ ꯂꯣꯏꯔꯒ ꯑꯗꯨ ꯍꯥꯏꯔꯑꯣ ꯀꯔꯥꯏꯗ ꯂꯩꯕꯅꯣ ꯑꯗꯨꯝ ꯂꯥꯛꯑꯒꯦ ꯑꯩ ꯑꯣ ꯐꯔꯦ ꯐꯔꯦ ꯄꯨꯡ ꯑꯅꯤꯃꯨꯛꯇꯤ ꯉꯥꯏꯕꯤꯔꯝꯃꯣ ꯑꯩ ꯌꯧꯔꯛꯑꯒꯦ ꯊꯣꯛꯑꯒ ꯂꯩꯕꯤꯔꯝꯃꯣ ꯑꯗꯨꯝ ꯎꯝ ꯐꯔꯦ ꯐꯔꯦ ꯊꯝꯃꯣ ꯎꯝ ꯍꯣꯏ ꯍꯣꯏ